ꯀꯛꯆꯤꯡ ꯖꯤꯂꯥ ꯑꯁꯤꯒꯤ ꯃꯐꯝ ꯈꯔꯗ ꯀꯣꯏꯂꯥꯁ ꯐꯖꯅ ꯊꯥꯗꯨꯅ ꯌꯥꯝꯅ ꯅꯨꯡꯉꯥꯏꯕ ꯑꯣꯏꯔꯦ ꯑꯗꯨꯒ ꯃꯐꯝ ꯈꯔꯗꯗꯤ ꯀꯣꯏꯂꯥꯁ ꯊꯥꯕ ꯑꯁꯦ ꯃꯆꯦꯠ ꯃꯆꯦꯠ ꯀꯥꯏꯗꯨꯅ ꯐꯖꯅ ꯊꯥꯕꯤꯗꯕ ꯀꯌꯥ ꯑꯃꯁꯨ ꯂꯩ ꯃꯐꯝ ꯃꯗꯨ ꯑꯈꯣꯏꯒꯤ ꯁꯔꯀꯥꯔꯅ ꯃꯤꯠꯌꯦꯡ ꯇꯥꯕꯤꯗꯨꯅ ꯃꯐꯝ ꯐꯖꯅ ꯊꯥꯕꯤꯗꯨꯅ ꯆꯥꯎꯈꯠꯄ ꯍꯥꯏꯕꯗꯨ ꯑꯣꯏꯍꯟꯅꯤꯡꯉꯤ ꯑꯗꯨꯇ ꯅꯠꯇꯅ ꯃꯍꯩ ꯃꯁꯤꯡꯒꯤꯗꯁꯨ ꯄ꯭ꯔꯥꯏꯚꯦꯠ ꯁ꯭ꯀꯨꯜ ꯀꯌꯥ ꯑꯃ ꯊꯣꯛꯂꯛꯇꯨꯅ ꯁꯔꯀꯥꯔ ꯁ꯭ꯀꯨꯜ ꯑꯁꯦ ꯃꯨꯠꯁꯜꯂꯛꯄ ꯑꯃꯗꯤ ꯑꯣꯖꯥ ꯃꯁꯤꯡ ꯁꯨꯗꯕ ꯀꯌꯥ ꯑꯃꯁꯨ ꯇꯧꯔꯤ ꯑꯗꯨꯕꯨ ꯁꯔꯀꯥꯔꯒꯤ ꯁ꯭ꯀꯨꯜ ꯃꯌꯥꯝ ꯀꯛꯆꯤꯡꯗ ꯂꯩꯔꯤꯕ ꯃꯌꯥꯝ ꯑꯁꯤꯅ ꯍꯦꯟꯅ ꯐꯥꯒꯠꯇꯨꯅ ꯄ꯭ꯔꯥꯏꯚꯦꯠ ꯁ꯭ꯀꯨꯜ ꯀꯌꯥꯗꯒꯤ ꯍꯦꯟꯒꯠꯇꯨꯅ ꯂꯩꯇ ꯂꯥꯏꯔꯕ ꯃꯌꯥꯝ ꯑꯁꯤꯕꯨ ꯌꯥꯝꯅ ꯍꯦꯟꯅ ꯃꯍꯩ ꯃꯁꯤꯡ ꯇꯝꯕꯤꯗꯨꯅ ꯀꯛꯆꯤꯡ ꯖꯤꯂꯥ ꯑꯁꯤ ꯑꯃꯗꯤ ꯑꯇꯩ ꯊꯪꯅꯕ ꯈꯨꯟꯁꯤꯡꯒ ꯂꯣꯏꯅꯅ ꯆꯥꯎꯈꯠꯃꯤꯅꯕ ꯑꯁꯤ ꯄꯥꯝꯖꯩ ꯄꯨꯝꯅꯃꯛ ꯑꯁꯦ ꯁꯔꯀꯥꯔꯅ ꯃꯤꯠꯌꯦꯡ ꯇꯥꯕꯤꯗꯨꯅ ꯑꯋꯥꯠ ꯑꯄ ꯀꯌꯥ ꯑꯃ ꯂꯤꯔꯤꯕ ꯑꯁꯦ ꯃꯦꯟꯈꯠꯄꯤꯗꯨꯅ ꯌꯥꯝꯅ ꯅꯨꯡꯉꯥꯏꯕ ꯍꯥꯏꯕꯗꯣ ꯑꯣꯏꯅꯤꯡꯉꯦ